ꯐꯣꯟ ꯑꯄꯥꯛꯄ ꯄꯥꯏꯕ ꯏꯁꯃꯥꯔꯠ ꯐꯣꯟ ꯄꯥꯏꯕꯁꯦ ꯌꯥꯝ ꯀꯥꯟꯅꯕ ꯑꯃ ꯂꯩꯔꯦ ꯍꯥꯏꯗꯤ ꯂꯝ ꯑꯇꯣꯞꯄꯗ ꯑꯩꯅ ꯄꯣꯠ ꯑꯃ ꯂꯩꯒꯦ ꯍꯥꯏꯔꯁꯨ ꯄꯩꯁꯥ ꯊꯥꯕꯁꯨ ꯐꯣꯟꯗꯒꯤ ꯑꯗꯨꯝ ꯊꯥꯕ ꯌꯥꯔꯦ ꯑꯗꯒꯤ ꯂꯩꯒꯦ ꯍꯥꯏꯔꯁꯨ ꯐꯣꯟꯗꯒꯤ ꯑꯗꯨꯝ ꯈꯟꯈꯔꯒ ꯑꯗꯨꯝ ꯂꯩꯕ ꯌꯥꯔꯦ ꯑꯗꯨꯝ ꯃꯣꯏ ꯊꯥꯔꯛꯑꯦ ꯑꯗꯨꯝ ꯃꯣꯏꯅ ꯌꯧꯍꯜꯂꯛꯑꯦ ꯏꯅꯥꯛꯇ ꯑꯗꯨꯗꯅ ꯀꯥꯟꯅꯕꯒꯤ ꯀꯥꯟꯅꯕ ꯉꯥꯛꯇꯅꯦ ꯄꯣꯠ ꯅꯨꯡ ꯀꯛꯄꯗꯁꯨ ꯌꯥꯝ ꯀꯥꯟꯅꯔꯦ ꯐꯣꯟꯁꯦ ꯑꯗꯒꯤ ꯆꯠꯅꯤꯡꯕ ꯈꯣꯠꯅꯤꯡꯕ ꯃꯐꯝꯗꯨꯗꯁꯨ ꯌꯧꯒꯦ ꯍꯥꯏꯔꯗꯤ ꯑꯔꯥꯞꯄꯗ ꯆꯠꯂꯒ ꯇꯤꯀꯦꯠ ꯅꯨꯡꯀꯦꯠ ꯀꯛꯎꯗ꯭ꯔꯁꯨ ꯐꯣꯟꯗꯒꯤ ꯑꯗꯨꯝ ꯀꯛꯄ ꯌꯥꯔꯦ ꯏꯁꯃꯥꯔꯠ ꯐꯣꯟ ꯄꯥꯏꯕꯒꯤ ꯀꯥꯟꯅꯕꯁꯦ ꯑꯗꯨꯗꯅ ꯀꯥꯟꯅꯕ ꯍꯥꯏꯕꯁꯤ ꯂꯣꯏꯅ ꯀꯥꯟꯅꯔꯦ ꯆꯥꯎꯈꯠꯂꯛꯄ ꯍꯥꯏꯁꯤꯅ ꯀꯥꯟꯅꯕꯁꯦ ꯌꯧꯅꯤꯡ ꯌꯧꯅꯤꯡꯕ ꯃꯐꯝꯗꯁꯨ ꯌꯧꯒꯦ ꯍꯥꯏꯔꯗꯤ ꯑꯩꯈꯣꯏꯅ ꯑꯗꯨꯝ ꯐꯣꯟꯁꯤꯗꯒꯤ ꯑꯗꯨꯝ ꯄꯩꯁꯥ ꯀꯥꯞꯊꯣꯛ ꯀꯥꯞꯁꯤꯟ ꯇꯧꯔꯒ ꯇꯤꯀꯦꯠꯇꯨ ꯑꯗꯨꯝ ꯃꯣꯏꯅ ꯊꯥꯔꯛꯄ ꯑꯗꯨꯒ ꯑꯩꯈꯣꯏꯅ ꯅꯨꯃꯤꯠꯇꯨ ꯈꯛꯇꯗ ꯑꯗꯨꯝ ꯆꯠꯈꯤꯕ ꯌꯥꯝ ꯋꯥꯏ ꯁꯪꯕꯒꯤ ꯃꯑꯣꯡꯅꯦ ꯁꯤ ꯆꯥꯎꯈꯠꯂꯛꯄꯒꯤ ꯈꯨꯗꯝꯅꯦ ꯑꯗꯨꯒ ꯑꯩꯈꯣꯏꯅ ꯆꯠꯅꯤꯡꯕ ꯃꯐꯝꯗ ꯆꯠꯄ ꯍꯥꯏꯁꯤꯁꯨ ꯌꯥꯝ ꯐꯔꯦ ꯐꯔꯦ ꯍꯥꯏꯕꯗꯤ ꯐꯣꯟꯁꯤꯅ ꯌꯥꯝ ꯀꯥꯟꯅꯍꯜꯂꯦ ꯑꯩꯈꯣꯏꯅ ꯆꯠꯀꯗꯧꯔꯤꯕ ꯃꯐꯝꯁꯤ ꯈꯪꯗꯔꯒꯁꯨ ꯏꯁꯃꯥꯔꯠ ꯐꯣꯟꯁꯤꯅ ꯑꯗꯨꯝ ꯃꯐꯝ ꯇꯥꯛꯄꯤꯔꯦ ꯂꯣꯀꯦꯁꯟ ꯌꯦꯡꯉꯒ ꯑꯗꯨꯝ ꯇꯥꯛꯄꯤꯔꯕꯅꯤꯅ ꯑꯩꯈꯣꯏꯅ ꯂꯥꯏꯅ ꯑꯗꯨꯝ ꯈꯪꯕ ꯉꯝꯂꯦ ꯌꯧꯗꯧꯔꯤꯕ ꯃꯐꯝꯁꯤ ꯁꯤꯗ ꯂꯩꯔꯦ ꯍꯥꯏꯕꯁꯤ ꯈꯪꯉꯝꯗꯕ ꯂꯝꯕꯤ ꯈꯪꯗꯕꯁꯨ ꯃꯥꯅ ꯇꯥꯛꯄꯤꯔꯦ ꯎꯔꯝꯗꯕꯗꯨꯁꯨ ꯃꯥꯅ ꯎꯍꯜꯂꯦ ꯑꯩꯈꯣꯏꯅ ꯈꯪꯗꯕ ꯎꯗꯕꯗꯣ ꯃꯥꯅ ꯂꯣꯏꯅ ꯇꯥꯛꯑꯕꯅꯤꯅ ꯃꯥꯅ ꯂꯣꯏꯅ ꯈꯪꯍꯜꯂꯕꯅꯤ ꯌꯥꯝ ꯀꯥꯟꯅꯔꯦ